ꯚꯥꯔꯠꯇ ꯑꯩꯅ ꯈ꯭ꯋꯥꯏꯗꯩ ꯄꯥꯝꯖꯕ ꯔꯥꯏꯖ ꯑꯗꯨ ꯗꯦꯜꯂꯤꯅꯤ ꯗꯦꯜꯂꯤ ꯑꯁꯤ ꯏꯟꯗꯤꯌꯥꯒꯤ ꯀꯣꯅꯨꯡ ꯑꯃꯁꯨ ꯑꯣꯏ ꯑꯗꯨꯒ ꯃꯍꯥꯇꯃ ꯒꯥꯟꯙꯤꯒꯤ ꯂꯩꯈꯤꯗꯕꯒꯤ ꯃꯣꯡꯐꯝꯁꯨ ꯂꯩ ꯑꯗꯨꯅ ꯃꯣꯡꯐꯝꯗꯨꯗ ꯆꯠꯂꯒ ꯂꯩ ꯃꯅꯥ ꯑꯃꯇ ꯑꯣꯏꯁꯨ ꯀꯠꯄ ꯀꯠꯆꯅꯤꯡꯉꯤ ꯑꯗꯨꯒ ꯃꯊꯪꯗ ꯏꯟꯗꯤꯌꯥꯒꯤ ꯒꯦꯠ ꯏꯟꯗꯤꯌꯥꯒꯤ ꯒꯦꯠꯁꯤꯅ ꯀꯥꯔꯒꯤꯜ ꯋꯥꯔꯒꯤ ꯁꯤꯈꯤꯕ ꯃꯌꯥꯝ ꯑꯃꯒꯤ ꯃꯣꯡꯐꯝꯁꯨ ꯂꯩ ꯑꯗꯨꯒ ꯔꯦꯠ ꯐꯣꯔꯠ ꯔꯦꯠ ꯐꯣꯔꯠꯁꯤꯅ ꯑꯉꯥꯡꯕ ꯅꯨꯡ ꯉꯥꯛꯇꯅ ꯁꯥꯕ ꯃꯐꯝ ꯑꯃꯅꯤ ꯁꯤꯅ ꯑꯩꯈꯣꯏ ꯀꯩꯅꯣꯒꯤ ꯑꯣꯏꯅ ꯏꯟꯗꯤꯌꯥꯒꯤ ꯑꯣꯏꯅ ꯂꯥꯟꯕꯟ ꯑꯃꯁꯨ ꯑꯣꯏ